ꯑꯩꯈꯣꯏꯒꯤ ꯈꯨꯡꯒꯪꯗ ꯏꯔꯤꯒꯦꯁꯟꯒꯤ ꯈꯨꯗꯣꯡꯆꯥꯕ ꯂꯩ ꯑꯩꯈꯣꯏꯒꯤ ꯂꯧ ꯂꯧ ꯍꯥꯏꯕꯗꯤ ꯐꯧ ꯊꯥꯕ ꯃꯇꯝꯗ ꯏꯁꯤꯡ ꯊꯥꯖꯤꯜꯂꯒ ꯏꯁꯤꯡ ꯊꯥꯖꯤꯜꯂꯒ ꯂꯧ ꯂꯤꯡꯕꯒꯤ ꯈꯨꯗꯣꯡꯆꯥꯕꯁꯨ ꯂꯩ ꯑꯁꯤꯒꯨꯝꯕ ꯏꯔꯤꯒꯦꯁꯟ ꯑꯁꯤꯗ ꯅꯠꯇ꯭ꯔꯒ ꯐꯧ ꯑꯃꯁꯨꯡ ꯒꯦꯍꯨ ꯑꯁꯤꯅꯆꯤꯡꯕ ꯂꯣꯛꯏ